ꯍꯜꯂꯣ ꯁꯤꯕꯨ ꯑꯥꯖꯥꯗ ꯍꯣꯇꯦꯜ ꯀꯥꯛꯆꯤꯡꯒꯤꯗꯨ ꯅꯠꯇ꯭ꯔꯣ ꯑꯩꯅ ꯉꯥꯏꯍꯥꯛꯀꯤ ꯃꯃꯥꯡꯗ ꯅꯈꯣꯏꯒꯤ ꯋꯦꯕꯁꯥꯏꯠꯇ ꯆꯪꯂꯒ ꯄꯦꯃꯦꯟ ꯇꯧꯖꯈꯤꯕ ꯑꯩꯅ ꯑꯣꯗꯔ ꯇꯧꯖꯈꯤꯕ ꯑꯆꯥꯄꯣꯠꯁꯤꯡꯗꯣ ꯆꯥꯛ ꯕꯤꯔꯌꯥꯅꯤ ꯆꯤꯀꯟ ꯊꯣꯡꯕ ꯑꯉꯧꯕ ꯑꯇꯥꯎꯕ ꯃꯌꯥꯝ ꯇꯧꯖꯈꯤꯕꯅꯤ ꯑꯗꯨꯕꯨ ꯍꯧꯖꯤꯛ ꯐꯥꯎꯕ ꯊꯤꯟꯕꯤꯔꯛꯇ꯭ꯔꯦ ꯑꯩꯅ ꯄꯦꯃꯦꯟ ꯇꯧꯖꯈꯤꯕꯗꯣ ꯌꯧꯗ꯭ꯔꯤꯕ꯭ꯔꯥ ꯌꯧꯗ꯭ꯔꯤꯕ꯭ꯔꯥ ꯌꯧꯈ꯭ꯔꯕ꯭ꯔꯥ ꯆꯦꯛ ꯇꯧ ꯖꯔꯛꯄꯅꯤ ꯆꯦꯛ ꯇꯧꯖꯔꯛꯄꯅꯤ ꯄꯣꯠ ꯑꯗꯣ ꯈꯔ ꯊꯨꯅ ꯌꯧꯍꯟꯕꯤꯔꯛꯎ ꯏꯃꯥꯟꯅꯕ ꯃꯌꯥꯝ ꯄꯨꯟꯅ ꯆꯥꯃꯤꯟꯅꯗꯣꯏꯅꯤ